ꯅꯦꯟ ꯑꯥꯔ ꯁꯤ ꯔꯦꯁꯟ ꯀꯥꯔꯗ ꯍꯦꯜꯊ ꯀꯥꯏꯗ ꯀꯨꯝꯕꯁꯤ ꯄꯟꯕ ꯌꯥꯏ ꯍꯥꯏꯔꯤꯕꯁꯤ ꯑꯗꯣꯝ ꯑꯦꯟ ꯑꯥꯔ ꯁꯤ ꯒꯤ ꯈꯨꯊꯥꯡꯗꯒꯤ ꯖꯣꯕ ꯀꯥꯔꯗꯀꯤ ꯃꯇꯦꯡ ꯂꯧꯗꯨꯅ ꯑꯗꯨꯝ ꯊꯧꯕꯥꯜꯗ ꯄꯩꯁꯥ ꯌꯥꯝꯗ꯭ꯔꯒꯁꯨ ꯁꯤꯟꯃꯤ ꯈꯔ ꯑꯗꯨꯝ ꯄꯩꯁꯥ ꯐꯪꯉꯤ ꯑꯗꯨꯝ ꯊꯕꯛ ꯈꯔ ꯁꯨꯏ ꯈꯣꯠꯂꯤ ꯑꯗꯨꯒ ꯔꯦꯁꯟ ꯀꯥꯔꯗ ꯁꯦ ꯁꯤ ꯁꯤꯖꯤꯟꯅꯗꯨꯅ ꯆꯦꯡ ꯌꯦꯟꯕꯗꯣ ꯌꯥꯝꯅ ꯐꯩ ꯍꯥꯏꯅꯁꯨ ꯈꯜꯂꯤ ꯍꯥꯏꯗꯤ ꯆꯦꯡ ꯃꯃꯜꯗꯣ ꯂꯨꯄꯥ ꯑꯍꯨꯝꯒꯤ ꯆꯥꯡꯗ ꯁꯨꯃꯥꯏꯅ ꯑꯣꯏꯔꯝꯕ ꯌꯥꯏ ꯆꯥꯎꯔꯥꯛꯄ ꯑꯃꯀꯣ ꯑꯩ ꯆꯞ ꯆꯥꯅꯗꯤ ꯈꯪꯗ꯭ꯔꯦ ꯑꯗꯨꯗꯣ ꯄꯤꯗꯅ ꯏꯃꯨꯡ ꯃꯅꯨꯡꯗ ꯂꯩꯕ ꯃꯤ ꯃꯁꯤꯡꯒꯤ ꯊꯥ ꯈꯨꯗꯤꯡꯒꯤ ꯄꯤꯕꯤꯗꯅ ꯒꯣꯔꯃꯦꯟꯅ ꯑꯁꯨꯛꯀꯤ ꯃꯇꯤꯛ ꯅꯨꯡꯉꯥꯏ ꯃꯤ ꯌꯥꯝꯕ ꯏꯃꯨꯡꯗꯗꯤ ꯃꯤ ꯇꯔꯦꯠ ꯅꯤꯄꯥꯜ ꯂꯩꯕ ꯏꯃꯨꯡꯗꯗꯤ ꯆꯦꯡꯗꯣ ꯕꯦꯛꯈꯥꯏ ꯑꯃꯒꯤ ꯃꯌꯥ ꯑꯗꯨꯝ ꯐꯪꯉꯤ ꯃꯁꯦ ꯐ꯭ꯔꯤꯗ ꯐꯪꯕꯒꯨꯝꯕꯅꯤ ꯆꯦꯡ ꯀꯤꯂꯣ ꯑꯃꯗ ꯂꯨꯄꯥ ꯑꯅꯤ ꯑꯍꯨꯝꯇ ꯑꯣꯏꯕꯅꯤꯅ ꯂꯥꯏꯔꯕ ꯑꯃꯒꯤ ꯏꯃꯨꯡꯗ ꯑꯁꯨꯛꯀꯤ ꯃꯇꯤꯛ ꯅꯨꯡꯉꯥꯏ ꯑꯗꯨꯒ ꯒ꯭ꯌꯥꯁꯀꯤ ꯒ꯭ꯌꯥꯁ ꯁꯕꯁꯤꯗꯤ ꯆꯪꯕꯁꯤꯁꯨ ꯑꯁꯨꯛꯀꯤ ꯃꯇꯤꯛ ꯅꯨꯡꯉꯥꯏꯍꯜꯂꯤ ꯑꯩꯈꯣꯏꯅ ꯄꯤꯔꯤꯕ ꯄꯩꯁꯥꯗꯨꯗꯤ ꯑꯗꯨꯝ ꯂꯧꯔꯤꯕ ꯒ꯭ꯌꯥꯁ ꯃꯃꯜꯗꯨꯒꯤ ꯂꯨꯄꯥ ꯆꯥꯃ ꯆꯅꯤ ꯑꯗꯨꯝ ꯈꯔ ꯍꯦꯟꯇꯛꯅ ꯑꯗꯨꯝ ꯁꯕꯁꯤꯗꯤ ꯆꯪꯉꯛꯏ ꯂꯧꯕ ꯈꯨꯗꯤꯡꯒꯤ ꯑꯁꯤꯒꯤ ꯑꯁꯤꯁꯨ ꯑꯁꯨꯛꯀꯤ ꯃꯇꯤꯛ ꯅꯨꯡꯉꯥꯏ ꯑꯗꯨꯗꯨꯒ ꯍꯦꯜꯊ ꯀꯥꯔꯗꯁꯦ ꯍꯦꯜꯊ ꯀꯥꯏꯔꯗꯁꯦ ꯑꯩ ꯏꯁꯥꯃꯛꯇꯤ ꯁꯤꯖꯤꯟꯅꯖꯗ꯭ꯔꯒꯁꯨ ꯑꯩꯈꯣꯏ ꯂꯩꯀꯥꯏꯗ ꯁꯤꯖꯤꯟꯅꯕꯕ ꯃꯤ ꯌꯥꯎꯔꯦ ꯍꯥꯏꯔꯤꯕ ꯃꯤꯁꯤꯡꯁꯤꯅ ꯅꯥꯔꯛꯄ ꯃꯇꯝꯗ ꯍꯣꯁꯄꯤꯇꯥꯜꯗ ꯃꯈꯣꯏꯒꯤ ꯅꯥꯔꯤꯕ ꯏꯃꯨꯡꯗꯨꯒꯤ ꯂꯥꯏꯌꯣꯡꯗꯨꯒꯤ ꯃꯇꯨꯡ ꯏꯟꯅ ꯍꯦꯜꯊ ꯀꯥꯔꯗꯁꯦ ꯁꯤꯖꯤꯟꯅꯩ ꯍꯥꯏ ꯑꯗꯨꯁꯨ ꯑꯅꯥꯕ ꯈꯔ ꯆꯥꯎꯕ ꯍꯥꯏꯗꯤ ꯁꯝꯅ ꯍꯥꯏꯔꯕꯗ ꯀꯔꯤꯒꯨꯝꯕ ꯀꯦꯟꯁꯔꯒꯨꯝꯕ ꯑꯗꯒꯤ ꯁꯨꯒꯨꯝꯕ ꯆꯥꯎꯅ ꯑꯅꯥꯕꯗꯤ ꯍꯦꯜꯊ ꯀꯥꯔꯗꯁꯦ ꯑꯗꯨꯝ ꯑꯗꯨꯛꯀꯤ ꯃꯇꯤꯛ ꯀꯥꯅꯩ ꯑꯅ ꯃꯈꯣꯏꯅꯁꯨ ꯍꯥꯏ ꯑꯗꯣ ꯍꯥꯏꯔꯤꯕ ꯃꯤꯁꯤꯡꯁꯤꯅꯁꯨ ꯍꯦꯜꯊ ꯀꯥꯔꯗꯀꯤ ꯃꯇꯦꯡꯗꯒꯤ ꯃꯈꯣꯏꯒꯤ ꯕꯤꯜꯗꯣ ꯈꯔꯗꯤ ꯑꯗꯨꯝ ꯇꯥꯕꯤ ꯍꯥꯏꯗꯤ ꯍꯦꯜꯊ ꯀꯥꯏꯗꯀꯤ ꯃꯇꯦꯡꯅ ꯁꯨꯃꯥꯏꯅ ꯒꯣꯚꯔꯃꯦꯟꯠꯅ ꯄꯤꯕ ꯏꯁꯀꯤꯝ ꯑꯁꯤꯅ ꯑꯩꯈꯣꯏꯗ ꯑꯁꯨꯛꯀꯤ ꯃꯇꯤꯛ ꯀꯥꯅꯍꯜꯂꯤ